ꯑꯜꯇ꯭ꯔꯥꯁꯥꯎꯟ ꯑꯇ꯭ꯔꯥꯁꯥꯎꯟ ꯂꯧꯕꯅ ꯑꯜꯇ꯭ꯔꯥꯁꯥꯎꯟꯒꯤ ꯀꯥꯟꯅꯕ ꯍꯥꯏꯔꯒꯗꯤ ꯑꯩꯒꯤ ꯄꯨꯛꯇ ꯑꯦꯕꯗꯣꯅꯦꯜ ꯍꯣꯜ ꯑꯦꯕꯗꯣꯃꯦꯟꯗ ꯑꯄꯣꯝꯕ ꯑꯇꯪꯕ ꯅꯥꯏ ꯆꯥꯕ ꯂꯩꯕ ꯄꯨꯝꯅꯃꯛꯇꯣ ꯑꯜꯇ꯭ꯔꯥꯁꯥꯎꯟꯒꯤ ꯃꯇꯦꯡꯅ ꯈꯪꯕ ꯉꯝꯃꯦ ꯑꯜꯇ꯭ꯔꯥꯁꯥꯎꯟꯁꯦ ꯌꯥꯝ ꯀꯥꯟꯅꯩꯌꯦ ꯅꯨꯄꯤ ꯑꯣꯏꯕꯤꯒꯤ ꯑꯣꯕꯔꯤꯌꯥꯟ ꯋꯨꯝ ꯗ ꯑꯅꯥꯕ ꯍꯧꯕ ꯑꯅꯥꯕ ꯌꯥꯎꯕ ꯅꯥꯔꯛꯀꯗꯧꯕ ꯅꯥꯔꯕ ꯀꯌꯥꯝ ꯁꯣꯛꯆꯜꯂꯕ ꯄꯨꯝꯅꯃꯛ ꯈꯪꯉꯦ ꯗꯣꯛꯇꯔꯅ ꯗꯣꯛꯇꯔꯅ ꯑꯣꯄ꯭ꯔꯦꯁꯟ ꯇꯧꯕ ꯃꯇꯝꯗꯁꯨ ꯆꯪꯗ꯭ꯔꯕ ꯌꯥꯗ꯭ꯔꯕ ꯆꯪꯗ꯭ꯔꯕ ꯌꯥꯗ꯭ꯔꯕ ꯀꯩꯅꯣ ꯑꯃ ꯑꯣꯏꯌꯦ

ꯑꯜꯇ꯭ꯔꯥꯁꯥꯎꯟꯁꯦ ꯍꯛꯆꯥꯡꯗ ꯅꯨꯄꯤꯑꯣꯏꯕꯤꯒꯤ ꯅꯥꯕ ꯑꯩꯁꯨ ꯅꯥꯔꯝꯃꯦ ꯑꯗꯨꯕꯨ ꯑꯜꯇ꯭ꯔꯥꯁꯥꯎꯟꯒꯤ ꯃꯇꯦꯡꯅ ꯑꯅꯥꯕꯗꯣ ꯗꯣꯛꯇꯔꯅ ꯗꯥꯏꯒꯣꯅꯣꯁ ꯇꯧꯋꯦ ꯑꯅꯥꯕꯗꯨꯒꯤ ꯁꯔꯖꯔꯤ ꯇꯧꯕ ꯇꯧꯗꯕ ꯁꯔꯖꯔꯤ ꯗꯔꯀꯥꯔ ꯑꯣꯏꯕ ꯑꯣꯏꯗꯕ ꯑꯜꯇ꯭ꯔꯥꯁꯥꯎꯟꯒꯤ ꯔꯤꯄꯣꯠꯇꯨꯅ ꯈꯪꯕ ꯉꯝꯃꯤ

ꯑꯜꯇ꯭ꯔꯥꯁꯥꯎꯟꯁꯦ ꯌꯥꯝ ꯀꯥꯟꯅꯩꯌꯦ ꯍꯥꯏꯗꯤ ꯑꯅꯥꯕꯗꯨ ꯁꯦꯔꯦꯁ ꯑꯣꯏꯒꯗꯕ ꯑꯗꯨꯗꯒꯤ ꯀꯟꯕ ꯉꯝꯃꯦ ꯄꯨꯝꯅꯃꯛ ꯀꯟꯕ ꯉꯝꯃꯦ

ꯀꯟꯕ ꯉꯝꯃꯤ ꯑꯩꯁꯨ ꯅꯥꯔꯝꯃꯦ ꯑꯣꯕꯔꯤꯌꯥꯟ ꯁꯤꯁ ꯑꯣꯏꯅ ꯑꯗꯨꯕꯨ ꯑꯜꯇ꯭ꯔꯥꯁꯥꯎꯟꯒꯤ ꯃꯇꯦꯡꯅ ꯑꯅꯥꯕꯗꯨ ꯗꯥꯏꯒꯅꯣꯁ ꯇꯧꯔꯦ ꯁꯖꯔꯤ ꯇꯧꯕꯗ ꯌꯥꯝ ꯆꯥꯎꯅ ꯃꯇꯦꯡ ꯄꯥꯡꯉꯦ ꯌꯥꯝ ꯀꯥꯟꯅꯕ ꯑꯗꯣ ꯑꯣꯏ

ꯑꯩꯅ ꯁꯖꯦꯁ ꯇꯧꯅꯤꯡꯉꯦ ꯅꯨꯄꯤ ꯑꯣꯏꯕꯤꯁꯤꯡꯗ ꯑꯅꯥꯕꯁꯦ ꯌꯣꯛꯁꯜꯂꯒ ꯊꯝꯒꯅꯨ ꯈꯤꯇꯪ ꯅꯥꯔꯛꯄ ꯃꯇꯝꯗ ꯑꯜꯇ꯭ꯔꯥꯁꯥꯎꯟꯒꯤ ꯃꯇꯦꯡꯅ ꯑꯅꯥꯕꯁꯨ ꯗꯥꯏꯒꯅꯣꯁ ꯇꯧꯊꯣꯛꯁꯦ ꯍꯥꯏꯅ ꯇꯧꯊꯣꯛꯍꯟꯅꯤꯡꯉꯦ ꯑꯗꯨꯒ ꯑꯐꯕ ꯍꯦꯜꯗꯤ ꯑꯣꯏꯕ ꯅꯨꯡꯉꯥꯏꯕ ꯄꯨꯟꯁꯤ ꯑꯃ ꯑꯣꯏꯕ ꯑꯣꯏꯁꯅꯨ